ꯈꯨꯡꯒꯪꯗ ꯈ꯭ꯋꯥꯏꯗꯒꯤ ꯁꯥꯟꯅꯕ ꯃꯁꯥꯟꯅꯁꯦ ꯐꯨꯠꯕꯣꯜꯅꯤ ꯑꯌꯥꯝꯕꯅ ꯈꯨꯡꯒꯪꯗ ꯐꯨꯠꯕꯣꯜ ꯃꯁꯥꯟꯅ ꯑꯁꯦ ꯄꯥꯝꯗꯕ ꯌꯥꯎꯗꯦ ꯑꯌꯥꯝꯕꯅꯁꯨ ꯂꯣꯏꯅ ꯁꯥꯟꯅꯩ ꯁꯥꯟꯅꯕ ꯑꯁꯤꯅ ꯍꯧꯒꯠꯂꯛꯂꯤꯕ ꯅꯍꯥꯁꯤꯡꯗ ꯒꯤ ꯅꯤꯁꯥꯒꯤ ꯏꯄꯥꯛꯇꯒꯤꯁꯨ ꯀꯟꯕ ꯉꯝꯃꯦ ꯁꯥꯟꯅꯕ ꯈꯣꯠꯅꯕ ꯑꯁꯤꯅ ꯍꯛꯆꯥꯡꯁꯨ ꯐꯅ ꯊꯝꯕ ꯉꯝꯃꯦ ꯍꯛꯆꯥꯡꯁꯨ ꯐꯤꯠ ꯑꯣꯏꯅ ꯊꯝꯃꯦ